ꯑꯩꯍꯥꯛꯅ ꯌꯦꯟꯁꯥꯡ ꯃꯊꯦꯟ ꯑꯃ ꯍꯦꯛ ꯃꯀꯣꯛꯇꯒꯤ ꯍꯧꯔꯒ ꯁꯦꯝꯒꯠꯄ ꯌꯥꯎꯈ꯭ꯔꯦ ꯀꯔꯤꯗꯒꯤ ꯏꯊꯤꯟ ꯄꯤꯈꯤꯕꯒꯦ ꯍꯥꯏꯔꯕꯗꯤ ꯑꯩꯗꯤ ꯁꯦꯝꯕ ꯁꯥꯕꯁꯤꯡꯁꯤ ꯌꯥꯝꯅ ꯄꯥꯝꯃꯤ ꯊꯥꯎ ꯉꯧꯕ ꯃꯔꯣꯏ ꯃꯟꯕ ꯇꯤꯜꯍꯧ ꯁꯣꯏꯕ ꯃꯔꯣꯏ ꯆꯥꯏꯕ ꯑꯩ ꯏꯁꯥꯗ ꯌꯥꯝꯅ ꯕꯤꯠ ꯂꯩ ꯑꯩꯗꯤ ꯍꯥꯏꯔꯤꯕꯁꯤꯡ ꯑꯁꯤꯗ ꯑꯩꯒꯤ ꯑꯣꯏꯅꯗꯤ ꯇꯣꯉꯥꯟꯕ ꯃꯍꯥꯎ ꯑꯃ ꯐꯥꯎꯏ ꯃꯔꯝ ꯑꯁꯤꯅ ꯑꯩ ꯑꯌꯥꯝꯕ ꯃꯇꯝꯗ ꯀꯔꯤꯒꯨꯝꯕ ꯃꯊꯦꯟ ꯑꯃ ꯁꯥ ꯉꯥꯒꯨꯝꯕ ꯊꯣꯡꯉꯛꯄ ꯃꯇꯝꯗ ꯑꯩꯗꯤ ꯏꯁꯥꯅ ꯐꯖꯅ ꯃꯀꯣꯛꯇꯒꯤ ꯍꯧꯔꯒ ꯊꯣꯡꯕꯁꯤꯅ ꯍꯦꯟꯅ ꯄꯥꯝꯃꯤ